ꯑꯩꯈꯣꯏꯒꯤ ꯆꯠꯅꯕꯤꯗ ꯅꯨꯄꯤꯁꯤꯡꯗ ꯊꯥꯒꯤ ꯈꯣꯡꯀꯥꯞ ꯂꯥꯛꯄꯁꯦ ꯌꯥꯝꯅ ꯇꯣꯉꯥꯟꯅ ꯎꯕꯤ ꯍꯥꯏꯕꯗꯤ ꯃꯥꯗꯣ ꯆꯥꯛꯈꯨꯝ ꯆꯪꯕ ꯌꯥꯗꯕ ꯆꯥꯛꯈꯨꯝ ꯆꯪꯂꯒ ꯃꯥꯅ ꯊꯣꯡꯕ ꯄꯣꯠꯇꯣ ꯆꯥꯛꯈꯨꯝ ꯃꯥꯅ ꯀꯔꯤꯒꯨꯝꯕ ꯑꯃ ꯊꯣꯡꯅꯤꯡꯉꯤ ꯍꯥꯏꯗꯨꯅꯁꯨ ꯊꯣꯡꯕ ꯌꯥꯗꯕ ꯃꯥꯅ ꯊꯣꯡꯉꯒꯁꯨ ꯃꯥꯅ ꯊꯣꯡꯉꯤꯕ ꯄꯣꯠꯇꯣ ꯌꯨꯝꯗꯨꯒꯤ ꯅꯨꯄꯥꯁꯤꯡꯅ ꯆꯥꯕ ꯌꯥꯗꯕ ꯃꯊꯛ ꯊꯪꯕ ꯃꯤꯁꯤꯡꯅ ꯆꯥꯕ ꯌꯥꯗꯕ ꯂꯥꯏꯒꯤ ꯊꯕꯛ ꯊꯧꯔꯝ ꯑꯃ ꯇꯧꯕꯗ ꯃꯥꯅ ꯃꯥꯁꯦ ꯌꯥꯎꯕ ꯌꯥꯗꯕ ꯃꯥꯅ ꯊꯦꯡꯂꯨꯕ ꯄꯣꯠꯇꯣ ꯂꯥꯏꯗ ꯀꯠꯄ ꯌꯥꯗꯕ ꯑꯁꯤꯒꯨꯝꯅ ꯇꯣꯉꯥꯟꯕ ꯃꯤꯠꯌꯦꯡ ꯑꯃꯗ ꯌꯦꯡꯕꯤ ꯌꯥꯝꯅ ꯍꯟꯊꯅ ꯃꯤ ꯆꯞ ꯃꯥꯅꯕ ꯅꯣꯔꯃꯦꯜ ꯍꯥꯏꯗꯤ ꯊꯥꯒꯤ ꯈꯣꯡꯀꯥꯞ ꯂꯥꯛꯇꯕ ꯃꯇꯝꯗ ꯌꯦꯡꯕ ꯃꯤꯠꯌꯦꯡꯗꯨꯒ ꯊꯥꯒꯤ ꯈꯣꯡꯀꯥꯞ ꯂꯥꯛꯄ ꯃꯇꯝꯗ ꯌꯦꯡꯕ ꯃꯤꯠꯌꯦꯡꯗꯨꯒ ꯌꯥꯝꯅ ꯈꯦꯠꯅꯩ ꯌꯥꯝꯅ ꯇꯣꯉꯥꯟꯕ ꯃꯑꯣꯡ ꯑꯃꯗ ꯌꯦꯡꯕꯤ ꯅꯨꯄꯤꯁꯤꯡꯅ ꯊꯥꯒꯤ ꯈꯣꯡꯀꯥꯞ ꯂꯥꯛꯄ ꯃꯇꯝꯗ ꯆꯠꯅꯒꯗꯕ ꯊꯣꯏꯗꯣꯛꯄ ꯅꯤꯌꯣꯝ ꯂꯩꯇꯦ ꯍꯥꯏꯕꯗꯤ ꯃꯥꯗꯣ ꯇꯔꯨ ꯇꯅꯥꯟꯅ ꯃꯥꯗꯣ ꯅꯪ ꯊꯥꯒꯤ ꯈꯣꯡꯀꯥꯞ ꯂꯥꯛꯑꯒꯗꯤ ꯑꯁꯤꯁꯤꯡꯗꯣ ꯆꯠꯄ ꯌꯥꯏ ꯑꯁꯤ ꯊꯕꯛꯁꯦ ꯇꯧꯕ ꯌꯥꯏ ꯑꯁꯤ ꯊꯕꯛꯁꯦ ꯇꯧꯕ ꯌꯥꯗꯦ ꯍꯥꯏꯕꯒꯤ ꯊꯣꯏꯗꯣꯛꯄ ꯇꯣꯉꯥꯟꯕ ꯅꯤꯌꯣꯝ ꯑꯃꯗꯤ ꯂꯩꯇꯦ ꯇꯔꯨ ꯇꯅꯥꯟꯅ ꯂꯩꯕ ꯑꯃꯁꯨꯡ ꯍꯛꯆꯥꯡ ꯐꯅ ꯂꯩꯕꯒꯤ ꯗꯔꯀꯥꯔ ꯑꯣꯏ ꯑꯩꯈꯣꯏ ꯁꯤꯗꯗꯤ ꯊꯥꯒꯤ ꯈꯣꯡꯀꯥꯞ ꯂꯥꯛꯑꯒꯗꯤ ꯅꯨꯃꯤꯠ ꯍꯨꯝꯅꯤ ꯐꯥꯎꯕꯗꯤ ꯂꯨꯕ ꯌꯥꯗꯦ ꯅꯨꯃꯤꯠ ꯃꯉꯥꯅꯤ ꯌꯧꯗ꯭ꯔꯒꯗꯤ ꯀꯣꯛ ꯏꯔꯨ ꯂꯨꯖꯕ ꯌꯥꯗꯦ ꯍꯥꯏꯕꯅꯆꯤꯡꯕ ꯇꯣꯉꯥꯟꯕ ꯊꯥꯖꯅꯕꯤ ꯑꯃ ꯂꯩ ꯃꯁꯤ ꯊꯣꯏꯗꯣꯛꯅ ꯗꯔꯀꯥꯔ ꯂꯩꯇꯕ ꯆꯠꯅꯕꯤꯅꯤ ꯍꯥꯏꯅ ꯍꯥꯏꯖꯅꯤꯡꯉꯤ ꯍꯥꯏꯕꯗꯤ ꯇꯔꯨ ꯇꯅꯥꯟꯅ ꯏꯔꯨ ꯂꯨꯊꯣꯛꯑꯒ ꯑꯐꯕ ꯐꯤꯔꯣꯜꯁꯤꯡ ꯁꯦꯠꯂꯒ ꯇꯔꯨ ꯇꯅꯥꯟꯅ ꯂꯩꯔꯒꯗꯤ ꯃꯁꯥꯗꯁꯨ ꯑꯅꯥ ꯑꯌꯦꯛ ꯂꯩꯔꯣꯏꯗꯣꯏꯅꯤ ꯊꯥꯒꯤ ꯈꯣꯡꯀꯥꯞ ꯂꯥꯛꯄꯗ ꯏꯔꯨ ꯂꯨꯕ ꯌꯥꯗꯦ ꯍꯥꯏꯕꯁꯤ ꯌꯥꯝꯅ ꯌꯥꯝꯅ ꯂꯧꯁꯟꯕ ꯊꯥꯖꯕ ꯂꯧꯁꯟꯕ ꯌꯥꯗꯕ ꯋꯥ ꯑꯣꯏꯅ ꯈꯟꯖꯩ ꯊꯥꯒꯤ ꯈꯣꯡꯀꯥꯞ ꯂꯥꯛꯑꯒꯁꯨ ꯅꯨꯡꯇꯤꯒꯤ ꯏꯔꯨ ꯂꯨꯒꯗꯕꯅꯤ ꯑꯩꯈꯣꯏꯒꯤ ꯆꯠꯅꯕꯤ ꯑꯁꯤꯗ ꯌꯦꯡꯉꯨꯔꯒꯗꯤ ꯃꯗꯨ ꯌꯥꯗꯦ ꯍꯥꯏꯅ ꯑꯊꯤꯡꯕ ꯑꯃ ꯂꯩ ꯍꯧꯖꯤꯛꯀꯤ ꯃꯇꯝꯗꯗꯤ ꯑꯗꯨꯒꯤ ꯑꯊꯤꯡꯕꯤ ꯑꯊꯤꯡꯕ ꯑꯗꯣ ꯊꯣꯏꯅꯁꯨ ꯏꯟꯅ ꯆꯠꯅꯗ꯭ꯔꯦ ꯇꯔꯨ ꯇꯅꯥꯟꯅ ꯂꯩꯕ ꯑꯃꯁꯨꯡ ꯍꯛꯆꯥꯡ ꯐꯅ ꯂꯩꯕꯒꯤ ꯃꯇꯥꯡꯗ ꯑꯦꯋꯥꯔꯅꯦꯁꯁꯤ ꯃꯇꯤꯛ ꯆꯥꯅ ꯂꯩꯇꯦ ꯍꯧꯖꯤꯛ ꯐꯥꯎꯒꯤ ꯑꯣꯏꯅꯗꯤ ꯊꯥꯒꯤ ꯈꯣꯡꯀꯥꯞ ꯂꯥꯛꯄꯗ ꯑꯁꯤꯁꯤꯡ ꯑꯁꯤ ꯇꯧꯒꯗꯕꯅꯤ ꯑꯁꯤꯁꯤ ꯇꯧꯕ ꯌꯥꯗꯦ ꯍꯥꯏꯕꯒꯤ ꯑꯦꯋꯥꯔꯅꯦꯁ ꯍꯥꯏꯗꯤ ꯍꯛꯆꯥꯡꯁꯤ ꯇꯔꯨ ꯇꯅꯥꯟꯅ ꯂꯩꯒꯗꯕꯅꯤ ꯍꯥꯏꯕꯒꯤ ꯑꯦꯋꯥꯔꯅꯦꯁꯁꯤꯡꯅꯆꯤꯡꯕ ꯑꯁꯤ ꯍꯧꯖꯤꯛ ꯐꯥꯎꯒꯤꯗꯤ ꯂꯩꯇꯦ ꯑꯁꯤ ꯄꯤꯍꯟꯅꯤꯡꯉꯤ ꯂꯩꯀꯥꯏ ꯈꯨꯗꯤꯡꯗ ꯅꯨꯄꯤꯁꯤꯡ ꯑꯗꯨꯝ ꯑꯉꯥꯡꯁꯤꯡ ꯅꯨꯄꯤꯁꯤꯡꯗ ꯑꯦꯋꯥꯔꯅꯦꯁ ꯑꯁꯤ ꯃꯇꯤꯛ ꯆꯥꯅ ꯄꯤꯍꯟꯅꯤꯡꯉꯤ